ꯑꯥ ꯍꯜꯂꯣ ꯀꯨꯠ ꯐꯦꯁꯇꯤꯕꯦꯜ ꯌꯦꯡꯕ ꯂꯥꯛꯅꯤꯡꯉꯤ ꯀꯔꯤ ꯀꯃꯥꯏꯅ ꯇꯧꯕꯒꯤꯅꯣ ꯅꯣꯏꯒꯤꯁꯦ ꯅꯣꯏꯒꯤ ꯐꯦꯁꯇꯤꯕꯦꯜ ꯀꯨꯠ ꯐꯦꯁꯇꯤꯕꯦꯜꯁꯦ ꯌꯦꯡꯕ ꯂꯥꯛꯅꯤꯡꯉꯤ ꯀꯔꯤ ꯀꯃꯥꯏꯅ ꯇꯧꯕꯅꯣ ꯅꯨꯡꯉꯥꯏꯕ꯭ꯔꯣ ꯑꯣ ꯑꯗꯨ ꯆꯥꯕ ꯊꯛꯄꯒꯤ ꯑꯦꯔꯦꯟꯖ ꯀꯃꯥꯏꯅ ꯇꯧꯕꯅꯣꯕ ꯎꯝ ꯗꯦꯠ ꯀꯌꯥꯗꯒꯤ ꯍꯧꯕꯅꯣꯕ ꯑꯩꯈꯣꯏ ꯃꯤ ꯏꯃꯥꯟꯅꯕ ꯑꯩꯈꯣꯏ ꯑꯍꯨꯝ ꯃꯔꯤ ꯂꯥꯛꯄꯅꯦ ꯂꯧꯗ꯭ꯔꯤ ꯇꯧꯗ꯭ꯔꯤ ꯑꯦꯔꯦꯟꯖ ꯇꯧꯗ꯭ꯔꯤꯗꯣ ꯀꯔꯤ ꯀꯃꯥꯏꯅ ꯇꯧꯒꯦꯗꯣ ꯑꯦꯔꯦꯟꯖꯇꯣ ꯆꯨꯝꯅꯁꯨꯝ ꯆꯥꯐꯝ ꯑꯦꯔꯦꯟꯖ ꯃꯐꯝꯗꯨ ꯑꯗꯨꯗ ꯂꯩꯕ꯭ꯔꯣꯕ ꯑꯣ ꯑꯍꯤꯡ ꯍꯧꯋꯦꯕ ꯑꯗꯨ ꯑꯣꯐꯤꯁꯇꯤ ꯎꯝ ꯀꯥꯕꯨꯗꯤ ꯂꯧꯔꯦ ꯂꯧꯔꯦ ꯀꯥꯁꯤ ꯑꯗꯨꯝ ꯅꯣꯏꯅ ꯑꯍꯤꯡꯗꯨ ꯐꯦꯁꯇꯤꯕꯦꯜ ꯇꯧꯕꯁꯤ ꯌꯦꯡꯕꯁꯨ ꯅꯨꯡꯉꯥꯏꯕ꯭ꯔꯥ ꯀꯔꯤ ꯀꯃꯥꯏꯅ ꯇꯧꯒꯦꯕ ꯑꯩꯈꯣꯏꯗꯤ ꯑꯃꯨꯛ ꯐꯥꯎ ꯂꯥꯛꯇ꯭ꯔꯤꯕꯅꯤꯅ ꯎꯝ

ꯑꯩꯈꯣꯏ ꯏꯁꯥ ꯏꯁꯥꯒꯤ ꯑꯗꯨꯝ ꯄꯨꯔꯛꯄꯅꯦ ꯑꯋꯥꯠꯄꯗꯨ ꯑꯗꯨꯝ ꯑꯩꯈꯣꯏ ꯂꯩꯖꯔꯒꯦ ꯃꯐꯝꯗꯨꯗꯒꯤ ꯆꯥꯅ ꯊꯛꯅꯕꯗꯤ ꯈꯔ ꯑꯦꯔꯦꯟꯖ ꯇꯧꯖꯔꯛꯑꯦꯕ ꯑꯋꯥꯠꯄ ꯂꯩꯔꯒꯅ ꯑꯩꯈꯣꯏ ꯑꯗꯨꯝ ꯊꯣꯛꯑꯒ ꯂꯩꯕꯀꯥꯟꯗꯁꯨ ꯀꯩꯁꯨ ꯑꯀꯥꯏꯕ ꯂꯩꯔꯣꯏꯗ꯭ꯔꯣ ꯇꯨꯝꯐꯝ ꯆꯥꯐꯝꯗꯤ ꯑꯩꯈꯣꯏ ꯂꯣꯏ ꯑꯦꯔꯦꯟꯖ ꯇꯧꯔꯒ ꯂꯩꯔꯦ ꯎꯝ ꯍꯣꯏ ꯍꯣꯏ